ꯃꯇꯝꯒꯤ ꯃꯇꯨꯡ ꯏꯟꯅ ꯃꯅꯤꯄꯨꯔꯤ ꯂꯣꯜ ꯑꯁꯤ ꯑꯗꯨꯛꯀꯤ ꯃꯇꯤꯛ ꯑꯍꯣꯡꯕ ꯂꯩꯈ꯭ꯔꯦ ꯍꯥꯏꯕꯒꯤ ꯂꯣꯏꯕ ꯅꯥꯏꯔꯣꯏ ꯑꯗꯨꯕꯨ ꯊꯥꯏꯅꯒꯤ ꯃꯇꯝꯗ ꯑꯩꯈꯣꯏꯅ ꯑꯉꯥꯡ ꯑꯣꯏꯔꯤꯉꯩ ꯏꯃꯥ ꯏꯄꯥꯁꯤꯡꯅ ꯑꯍꯜ ꯂꯃꯜ ꯂꯩꯀꯥꯏꯒꯤ ꯃꯤꯑꯣꯏꯁꯤꯡꯅ ꯉꯥꯡꯕ ꯂꯣꯟꯁꯤꯡ ꯑꯗꯨꯒ ꯍꯧꯖꯤꯛꯀ ꯈꯔ ꯈꯦꯠꯅꯕ ꯂꯩꯔꯦ ꯃꯔꯝꯗꯤ ꯍꯧꯖꯤꯛꯀꯤ ꯃꯇꯝꯗ ꯆꯥꯎꯈꯠꯂꯛꯄꯒꯤ ꯃꯇꯨꯡ ꯏꯟꯅ ꯑꯇꯣꯞ ꯑꯇꯣꯞꯄ ꯂꯩꯕꯥꯛꯁꯤꯡꯗ ꯂꯩꯔꯨꯕ ꯑꯇꯣꯞ ꯑꯇꯣꯞꯄ ꯃꯐꯝꯗ ꯂꯥꯏꯔꯤꯛ ꯂꯥꯏꯁꯨ ꯇꯝꯂꯨꯕ ꯆꯠꯂꯨꯕ ꯁꯥꯇ꯭ꯔꯁꯤꯡꯅ ꯃꯃꯥ ꯃꯄꯥ ꯃꯌꯨꯝꯗ ꯍꯜꯂꯛꯂꯕ ꯃꯇꯨꯡꯗ ꯑꯥꯗ ꯃꯝꯃꯤ ꯄꯄꯥ ꯀꯧꯕꯁꯤꯡ ꯑꯗꯣ ꯍꯧꯖꯤꯛ ꯑꯩꯈꯣꯏ ꯃꯅꯤꯄꯨꯔꯗꯗꯤ ꯏꯃꯥ ꯕꯕꯥ ꯍꯥꯏꯅ ꯀꯧꯅꯔꯝꯕꯁꯤꯡ ꯑꯗꯣ ꯃꯈꯣꯏꯁꯤꯡ ꯑꯗꯨꯅ ꯑꯥꯒꯤ ꯆꯠꯅꯕꯤꯁꯤꯡ ꯑꯗꯨ ꯃꯇꯧ ꯇꯝꯗꯨꯅ ꯃꯝꯃꯤ ꯄꯄꯥ ꯗꯦꯗꯤ ꯍꯥꯏꯗꯅ ꯀꯧꯅꯕꯤꯒꯤ ꯆꯠꯅꯕꯤ ꯂꯥꯛꯂꯤ ꯑꯁꯨꯝꯅ ꯂꯣꯟꯁꯤꯡ ꯑꯁꯤꯗ ꯑꯗꯣꯞꯄ ꯑꯇꯣꯞꯄ ꯆꯠꯅꯕꯤ ꯑꯇꯣꯞꯄ ꯃꯤꯔꯩꯕꯥꯛꯀꯤ ꯆꯠꯅꯕꯤ ꯀꯌꯥ ꯑꯃ ꯍꯥꯞꯆꯤꯟꯗꯨꯅ ꯍꯧꯖꯤꯛꯇꯤ ꯑꯗꯨꯛꯀꯤ ꯃꯇꯤꯛ ꯑꯍꯣꯡꯕ ꯂꯩꯈ꯭ꯔꯦ ꯊꯥꯏꯅꯉꯩ ꯃꯇꯝꯗ ꯑꯍꯜ ꯂꯃꯟꯁꯤꯡꯅ ꯉꯥꯡꯅꯔꯝꯕ ꯂꯣꯟꯁꯤꯡ ꯑꯗꯨ ꯑꯗꯨꯅ ꯍꯦꯟꯅ ꯍꯧꯖꯤꯛꯀꯤ ꯉꯥꯡꯅꯔꯤꯕ ꯂꯣꯟꯁꯤꯡ ꯑꯁꯤꯗꯒꯤ ꯕꯦꯕꯥꯔ ꯂꯩꯕ ꯏꯖꯠ ꯂꯩꯕ ꯔꯦꯁꯄꯦꯛ ꯂꯩꯕ ꯍꯦꯜꯂꯤ ꯑꯗꯨꯕꯨ ꯃꯇꯝꯒꯤ ꯆꯠꯅꯕꯤꯁꯤꯡꯒꯤ ꯆꯠꯅꯕꯤꯒꯤ ꯃꯇꯨꯡ ꯏꯟꯅ ꯁꯝꯖꯤꯟꯅ ꯉꯥꯡꯕ ꯑꯃꯁꯨꯡ ꯑꯁꯝꯕꯤꯗ ꯀꯧꯅꯕꯁꯤꯒꯤ ꯆꯠꯅꯕꯤ ꯑꯃꯁꯨ ꯂꯥꯛꯂꯤ ꯃꯤꯡ ꯊꯣꯟꯕ ꯃꯇꯝꯗꯁꯨ ꯊꯥꯏꯅꯉꯥꯩ ꯃꯇꯝꯗꯗꯤ ꯑꯍꯜ ꯂꯃꯟꯁꯤꯡ ꯏꯄꯥ ꯏꯄꯨꯁꯤꯡꯒꯤ ꯏꯄꯥ ꯏꯄꯨꯁꯤꯡꯅ ꯀꯧꯅꯔꯝꯕ ꯁꯤꯡ ꯑꯗꯨ ꯀꯧꯔꯝꯃꯤ ꯑꯗꯨꯕꯨ ꯍꯧꯖꯤꯛꯀꯤ ꯃꯇꯝꯗ ꯃꯤꯑꯣꯏꯕꯁꯤꯡ ꯑꯁꯤ ꯃꯤꯑꯣꯏꯕꯒꯤ ꯃꯁꯤꯡ ꯑꯁꯤ ꯌꯥꯝꯅ ꯌꯥꯝꯂꯛꯄꯒꯤ ꯃꯔꯝꯗꯒꯤ ꯃꯤꯡ ꯑꯁꯤꯁꯨ ꯑꯔꯥꯏꯕ ꯑꯇꯦꯟꯕ ꯀꯧꯅꯕ ꯍꯣꯠꯅꯔꯛꯏ ꯑꯥꯔꯊ ꯀꯤ ꯃꯇꯨꯡ ꯏꯟꯅ ꯃꯤꯡ ꯀꯧꯕ ꯑꯁꯤꯅꯁꯨ ꯃꯔꯝ ꯑꯣꯏꯔꯒ ꯃꯤ ꯂꯣꯟꯒꯤ ꯃꯆꯠ ꯇꯥꯛꯅꯩ ꯂꯣꯟꯒꯤ ꯃꯆꯠ ꯑꯁꯤ ꯃꯇꯝꯒꯤ ꯃꯇꯨꯡ ꯏꯟꯅ ꯍꯣꯡꯒꯅꯤ ꯍꯥꯏꯕꯗꯤ ꯍꯤꯁꯇ꯭ꯔꯤꯗ ꯑꯗꯨꯝꯃꯛ ꯌꯥꯎꯗꯨꯅ ꯂꯩꯔꯦ ꯑꯗꯨꯕꯨ ꯑꯗꯨꯛꯀꯤ ꯃꯇꯤꯛ ꯊꯨꯅ ꯍꯣꯡꯂꯤꯕ ꯑꯁꯤꯗꯤ ꯑꯩꯈꯣꯏꯅ ꯑꯩꯈꯣꯏꯒꯤ ꯆꯠꯅꯕꯤ ꯉꯥꯛꯇꯕꯅ ꯃꯔꯝ ꯑꯣꯏꯒꯅꯤ ꯃꯔꯝ ꯑꯗꯨꯅ ꯑꯩꯈꯣꯏꯒꯤ ꯏꯄꯥ ꯏꯄꯨꯁꯤꯡꯅ ꯉꯥꯡꯂꯝꯕ ꯂꯣꯟꯁꯤꯡ ꯑꯗꯨ ꯉꯥꯛꯅꯕꯒꯤꯗꯃꯛ ꯑꯩꯈꯣꯏꯅ ꯑꯩꯈꯣꯏꯒꯤ ꯆꯠꯅꯕꯤ ꯑꯩꯈꯣꯏꯒꯤ ꯐꯪꯖꯕ ꯄꯣꯠꯁꯤꯡ ꯒꯤ ꯃꯃꯤꯡꯁꯤꯡ ꯑꯗꯨ ꯄ꯭ꯔꯤꯖꯥꯕ ꯇꯧꯗꯨꯅ ꯊꯝꯕ ꯗꯔꯀꯥꯔ ꯑꯣꯏ ꯀꯔꯤ ꯑꯩꯈꯣꯏꯅ ꯑꯩꯈꯣꯏꯗꯒꯤ ꯍꯧꯔꯛꯈꯤꯕ ꯄꯣꯠꯁꯤꯡ ꯑꯗꯨ ꯃꯁꯛ ꯈꯪꯗ꯭ꯔꯕꯗꯤ ꯃꯤꯒꯤ ꯑꯣꯏꯈꯤꯕ ꯇꯥꯕꯅꯤ ꯃꯔꯝ ꯑꯗꯨꯅ ꯑꯩꯈꯣꯏꯅ ꯑꯩꯈꯣꯏꯒꯤ ꯁꯃꯥꯖ ꯑꯁꯤꯗ ꯑꯩꯈꯣꯏꯒꯤ ꯑꯣꯏꯕ ꯄꯣꯠꯁꯤꯡ ꯑꯁꯤꯒꯤ ꯃꯃꯤꯡꯁꯤꯡ ꯑꯁꯤ ꯇꯨꯡꯒꯤ ꯃꯤꯔꯣꯟꯁꯤꯡꯅ ꯅꯤꯡꯁꯤꯡꯅꯕꯒꯤꯗꯃꯛ ꯄ꯭ꯔꯤꯖꯥꯕ ꯇꯧꯗꯨꯅ ꯃ꯭ꯌꯨꯖꯤꯌꯝꯒꯨꯝꯕ ꯑꯃꯗ ꯊꯝꯕ ꯗꯔꯀꯥꯔ ꯑꯣꯏ ꯃꯔꯝ ꯑꯗꯨꯅ ꯂꯣꯟ ꯍꯥꯏꯕꯁꯤ ꯑꯗꯨꯛꯀꯤ ꯃꯇꯤꯛ ꯗꯔꯀꯥꯔ ꯑꯣꯏꯕ ꯃꯔꯝꯅ ꯂꯣꯟꯅ ꯑꯩꯈꯣꯏ ꯃꯤꯑꯣꯏꯕ ꯑꯃꯒ ꯃꯤꯑꯣꯏꯕ ꯑꯃꯒ ꯄꯥꯎ ꯐꯥꯎꯅꯕꯒꯤ ꯃꯔꯝ ꯑꯃ ꯑꯣꯏꯍꯜꯂꯤꯕꯅꯤ ꯃꯔꯝ ꯑꯗꯨꯅ ꯑꯩꯈꯣꯏ ꯏꯁꯥꯒꯤ ꯏꯔꯣꯟ ꯏꯌꯦꯛ ꯂꯩꯖꯕ ꯗꯔꯀꯥꯔ ꯑꯣꯏ ꯑꯃꯁꯨꯡ ꯂꯩꯖꯩ ꯃꯔꯝ ꯑꯗꯨꯅ ꯂꯩꯖꯔꯤꯕ ꯁꯤ ꯂꯣꯟꯁꯤꯡ ꯑꯁꯤ ꯑꯩꯈꯣꯏꯅ ꯉꯥꯛꯅꯕ ꯍꯣꯠꯅꯒꯗꯕꯅꯤ ꯂꯣꯟ ꯂꯩꯖꯕ ꯃꯌꯦꯛ ꯂꯩꯇꯕ ꯁꯃꯥꯖ ꯑꯗꯨꯗꯤ ꯃꯊꯣꯡ ꯃꯔꯝ ꯈꯪꯗꯕ ꯀꯗꯥꯏꯗꯒꯤ ꯂꯥꯛꯄꯅꯣ ꯍꯥꯏꯕ ꯈꯣꯗꯕ ꯁꯃꯥꯖ ꯑꯃꯅꯤ ꯍꯥꯏꯗꯨꯅ ꯈꯟꯅꯩ ꯃꯔꯝ ꯑꯗꯨꯅ ꯏꯔꯣꯟ ꯂꯩꯖꯔꯤꯕ ꯑꯩꯈꯣꯏꯒꯤꯗꯤ ꯏꯔꯣꯟꯁꯤꯡ ꯑꯁꯤ ꯄ꯭ꯔꯤꯖꯥꯕ ꯇꯧꯅꯕꯒꯤꯗꯃꯛ ꯑꯩꯈꯣꯏꯅ ꯃꯤꯒꯤ ꯃꯇꯧ ꯇꯝꯗꯕꯤ ꯆꯥꯎꯈꯠꯄ ꯂꯩꯕꯥꯛꯁꯤꯡꯒꯤ ꯃꯇꯧ ꯇꯝꯗꯕꯤꯗ ꯏꯔꯣꯟꯁꯤꯡ ꯑꯁꯤꯕꯨ ꯄ꯭ꯔꯤꯖꯥꯕ ꯇꯧꯅꯕ ꯑꯩꯈꯣꯏꯒꯤ ꯑꯍꯜ ꯂꯃꯟꯁꯤꯡꯅ ꯉꯥꯡꯂꯤꯕ ꯃꯑꯣꯡ ꯑꯗꯨꯗ ꯉꯥꯡꯅꯕ ꯍꯣꯠꯅꯒꯗꯕꯅꯤ